ꯏꯃꯨꯡ ꯑꯃꯗ ꯅꯨꯄꯥ ꯑꯃꯁꯨꯡ ꯅꯨꯄꯤꯒꯤ ꯊꯧꯗꯥꯡ ꯀꯔꯤꯅꯣ ꯍꯥꯏꯕ ꯇꯥꯔꯗꯤ ꯅꯨꯄꯥꯅ ꯁꯤꯡ ꯈꯥꯏꯕ ꯏꯁꯤꯡ ꯍꯣꯟꯕ ꯑꯗꯩꯗꯤ ꯑꯔꯨꯝꯕ ꯊꯧꯗꯥꯡ ꯈꯨꯗꯤꯡꯃꯛ ꯍꯥꯏ ꯇꯥꯔꯦ ꯁꯥ ꯃꯛꯇ ꯁꯦꯝꯕ ꯑꯣꯏꯔꯣ ꯅꯨꯄꯥꯒꯤ ꯊꯧꯗꯥꯡꯅꯦꯕ ꯑꯗꯨꯗꯤ ꯅꯨꯄꯤ ꯊꯧꯗꯥꯡ ꯅꯠꯇꯦꯕ ꯑꯗꯨꯃꯥꯏꯅ ꯅꯨꯄꯥꯒꯤꯅ ꯁꯤꯡ ꯈꯥꯏꯕ ꯏꯁꯤꯡ ꯍꯣꯟꯕ ꯑꯔꯨꯝꯕ ꯊꯕꯛ ꯈꯨꯗꯤꯡꯃꯛꯁꯦ ꯒ꯭ꯌꯥꯁ ꯊꯥꯡꯕꯗ ꯑꯣꯏꯔꯣ ꯀꯩꯗ ꯑꯣꯏꯔꯣ ꯅꯨꯄꯥꯒꯤ ꯊꯧꯗꯥꯡ ꯑꯣꯏꯔꯦ ꯑꯗꯨꯒ ꯅꯨꯄꯤꯒꯤ ꯊꯧꯗꯥꯡ ꯍꯥꯏꯔꯒꯅ ꯅꯨꯄꯤꯒꯤꯗꯤ ꯏꯃꯨꯡ ꯑꯃꯒꯤ ꯂꯝ ꯁꯤꯠꯄ ꯆꯥꯛ ꯊꯣꯡꯕ ꯐꯤꯁꯨ ꯅꯨꯡꯁꯥꯝ ꯑꯁꯤ ꯁꯤꯅ ꯅꯨꯄꯤꯒꯤ ꯊꯧꯗꯥꯡ ꯀꯧꯋꯤ ꯍꯥꯏꯅ ꯑꯩꯅ ꯈꯜꯂꯦ ꯑꯗꯨꯒ ꯅꯨꯄꯥ ꯑꯃꯒ ꯅꯨꯄꯤꯒ ꯆꯞ ꯃꯥꯟꯅꯕ ꯊꯕꯛꯇ ꯌꯦꯟꯊꯣꯛꯄ ꯍꯥꯏꯁꯦ ꯑꯁꯤꯅꯤ ꯅꯨꯄꯥꯒꯤꯅ ꯑꯦ ꯁꯤ ꯁꯔꯨꯛꯁꯤꯅ ꯁꯤ ꯑꯔꯨꯝꯕ ꯊꯕꯛ ꯀꯩꯀꯥ ꯊꯕꯛꯁꯤꯅ ꯅꯨꯄꯤꯅ ꯇꯧ ꯉꯝꯃꯣꯏꯗꯕꯗꯨꯅ ꯅꯨꯄꯥꯅ ꯇꯧꯍꯜꯂꯦ ꯑꯃꯔꯣꯝꯗ ꯑꯗꯨꯒ ꯆꯥꯛ ꯊꯣꯡ ꯐꯤꯁꯨ ꯅꯨꯡꯁꯥꯝ ꯑꯗꯒꯤ ꯏꯟꯁꯥꯡ ꯀꯩꯀꯥ ꯁꯦꯝꯕ ꯈꯣꯠꯄ ꯇꯧꯕꯁꯤꯅ ꯅꯨꯄꯤꯒꯤ ꯊꯧꯗꯥꯡꯅꯤ ꯍꯥꯏꯔꯒ ꯑꯩꯅ ꯈꯜꯂꯦ ꯁꯤꯗꯅꯤ ꯁꯤꯕꯨꯅꯤ ꯑꯩꯅ ꯌꯦꯟꯊꯣꯛꯄ ꯍꯥꯏꯔꯒ ꯈꯜꯂꯤꯁꯦ ꯑꯗꯨ ꯍꯣꯏ ꯅꯍꯥꯟꯋꯥꯏ ꯃꯇꯝꯗꯗꯤ ꯀꯩꯅꯣ ꯇꯧꯔꯝꯃꯤ ꯍꯧꯖꯤꯛꯇꯤ ꯅꯨꯄꯥꯗꯨꯅ ꯊꯕꯛ ꯆꯠꯈꯤ ꯃꯇꯝꯗꯁꯨ ꯉꯥꯏꯔꯦ ꯅꯨꯄꯤꯗꯨꯅ ꯃꯇꯦꯡ ꯄꯥꯡꯅꯔꯒ ꯊꯕꯛ ꯑꯗꯨꯃꯥꯏꯅ ꯇꯧꯅꯕ ꯈꯣꯠꯄ ꯍꯥꯏꯔꯒ ꯍꯧꯖꯤꯛꯇꯤ ꯂꯣꯏꯅ ꯂꯩꯅꯈ꯭ꯔꯦ ꯁꯤꯕꯨ ꯀꯧꯋꯤ ꯏꯃꯨꯡ ꯑꯃꯒꯤ ꯊꯧꯗꯥꯡ ꯍꯥꯏꯔꯒ ꯑꯩꯅ ꯈꯜꯂꯤꯁꯦ